ꯑꯩꯅ ꯑꯩꯒꯤ ꯆꯥꯛ ꯊꯣꯡꯕꯒꯤ ꯍꯩꯅꯕꯤ ꯑꯁꯤ ꯁꯤꯟꯐꯝ ꯑꯃ ꯑꯣꯏꯅ ꯂꯧꯈꯠꯄꯁꯤ ꯍꯌꯦꯡ ꯑꯩꯅ ꯊꯕꯛꯇꯒꯤ ꯄꯣꯠꯊꯥꯔꯕ ꯃꯇꯨꯡꯗ ꯂꯧꯈꯠꯆꯒꯦ ꯍꯥꯏꯗꯅ ꯑꯁꯥ ꯊꯝꯖꯔꯤ ꯏꯃꯨꯡ ꯃꯅꯨꯡꯅꯗꯤ ꯑꯩꯅ ꯊꯣꯡꯕ ꯊꯥꯛꯄꯁꯤ ꯌꯥꯝꯅꯃꯛ ꯍꯔꯥꯎꯖꯩ ꯑꯃꯗꯤ ꯑꯩꯈꯣꯏꯒꯤ ꯏꯁꯨꯡ ꯏꯃꯥꯟꯅꯕꯁꯤꯡ ꯄꯨꯜꯂꯛꯄ ꯅꯠꯇ꯭ꯔꯒ ꯏꯃꯨꯡ ꯃꯅꯨꯡꯒꯤ ꯃꯌꯥꯝ ꯇꯤꯟꯕ ꯊꯧꯔꯝꯁꯤꯡꯗ ꯑꯗꯨꯝ ꯑꯩꯅ ꯊꯣꯡꯕ ꯆꯥꯛ ꯑꯦꯟꯁꯥꯡ ꯆꯥꯅꯤꯡꯉꯤ ꯍꯥꯏꯗꯅ ꯃꯌꯥꯝꯒꯤ ꯃꯣꯠꯁꯨ ꯑꯗꯨꯝ ꯊꯝꯕꯤꯔꯝꯃꯤ